ꯑꯩꯅ ꯑꯉꯥꯡ ꯑꯣꯏꯔꯤꯉꯩꯗ ꯁꯥꯟꯅꯕ ꯃꯁꯥꯟꯅ ꯁꯤꯡꯗꯤ ꯀ꯭ꯔꯤꯀꯦꯠꯁꯨ ꯁꯥꯟꯅꯔꯛꯏ ꯃꯥꯔꯕꯣꯟꯁꯨ ꯁꯥꯟꯅꯩ ꯑꯇꯣꯞ ꯑꯇꯣꯞꯄ ꯃꯁꯥꯟꯅꯁꯤꯡꯁꯨ ꯁꯥꯟꯅꯔꯛꯏ ꯃꯥꯔꯕꯣꯟ ꯁꯥꯟꯅꯕ ꯍꯥꯏꯕꯁꯤ ꯑꯩꯈꯣꯏꯅ ꯃꯥꯔꯕꯣꯟꯗꯨꯗ ꯃꯤ ꯑꯅꯤ ꯅꯠꯇ꯭ꯔꯒ ꯑꯅꯤ ꯃꯌꯥꯝ ꯑꯩꯈꯣꯏ ꯃꯔꯤ ꯃꯉꯥ ꯄꯨꯟꯁꯤꯜꯂ ꯁꯥꯟꯅꯔꯁꯨ ꯌꯥꯏ ꯁꯥꯟꯅꯕꯁꯤꯗ ꯑꯩꯈꯣꯏꯅ ꯃꯔꯨ ꯃꯥꯔꯕꯣꯟꯒꯤ ꯃꯔꯨꯗꯨꯅ ꯏꯠꯂꯒ ꯌꯧꯈꯤꯕ ꯃꯇꯝꯗ ꯑꯃ ꯂꯩꯍꯧꯔꯤꯕ ꯃꯤ ꯑꯃꯗꯨꯅ ꯏꯜꯂꯒ ꯄꯥꯟꯗ꯭ꯔꯒꯗꯤ ꯑꯩꯅ ꯃꯔꯨ ꯃꯥꯔꯕꯣꯟ ꯃꯔꯨꯗꯨ ꯆꯥꯗꯣꯏꯅꯤ ꯑꯗꯨ ꯀ꯭ꯔꯤꯀꯦꯠ ꯁꯥꯟꯅꯕ ꯍꯥꯏꯔꯒꯗꯤ ꯑꯩꯈꯣꯏ ꯇꯔꯥꯃꯥꯊꯣꯏ ꯇꯔꯥꯃꯥꯊꯣꯏꯅ ꯁꯥꯔꯒ ꯒ꯭ꯔꯨꯞ ꯑꯅꯤ ꯈꯥꯏꯗꯣꯛꯑꯒ ꯁꯥꯟꯅꯩ ꯑꯃꯅ ꯐꯤꯜꯗꯤꯡ ꯂꯣꯝꯗ ꯇꯣꯁ ꯇꯧꯔꯒ ꯐꯤꯜꯗꯤꯡ ꯈꯜꯂꯒꯅ ꯈꯜꯂꯦ ꯕꯦꯇꯤꯡ ꯈꯜꯂꯒ ꯈꯜꯂꯦ ꯕꯦꯇꯤꯡꯗ ꯂꯩꯔꯤꯕꯗꯨꯅ ꯃꯤ ꯑꯅꯤ ꯑꯅꯤ ꯊꯣꯛꯀꯅꯤ ꯑꯗꯩ ꯕꯣꯜ ꯀꯤꯄꯔ ꯊꯠꯀꯅꯤ ꯑꯇꯣꯞꯄ ꯐꯤꯜꯗꯤꯡꯗ ꯏꯁꯂꯤꯞꯇ ꯀꯩꯗ ꯂꯩꯒꯅꯤ ꯑꯃꯅ ꯕꯣꯜ ꯂꯪꯒꯅꯤ ꯕꯣꯜ ꯂꯪꯕꯗꯨꯗ ꯑꯃꯅ ꯊꯣꯝꯃꯤꯕ ꯃꯣꯏ ꯑꯅꯤꯗꯨꯅ ꯑꯃ ꯊꯣꯝꯒꯗꯧꯔꯤꯕ ꯃꯤꯗꯨꯅ ꯊꯣꯝꯃꯒ ꯆꯦꯜꯂꯒ ꯆꯦꯜꯂꯦ ꯁꯣꯀꯥ ꯁꯤꯛꯁ ꯌꯩꯔꯒꯅ ꯌꯩꯔꯦ ꯆꯥꯔ ꯊꯣꯝꯃꯒꯅ ꯊꯣꯝꯃꯦ ꯏꯁꯇꯝꯗ ꯄꯥꯜꯂꯒꯗꯤ ꯁꯤꯔꯦ ꯑꯣꯛꯑꯒꯁꯨ ꯁꯤꯔꯦ ꯑꯗꯒꯤ ꯔꯟ ꯆꯦꯟꯕ ꯃꯇꯝꯗ ꯃꯥꯒꯤ ꯗꯤꯁꯇꯤꯅꯦꯁꯟꯗꯨ ꯌꯧꯍꯧꯗ꯭ꯔꯤꯉꯩꯗ ꯁꯤꯔꯒꯗꯤ ꯔꯟ ꯑꯥꯥꯎꯠꯇ ꯁꯤꯔꯦ ꯁꯤ ꯁꯤꯕꯁꯨ ꯌꯥꯎꯋꯤ ꯑꯗꯨꯝ ꯑꯉꯥꯡ ꯑꯣꯏꯔꯤꯉꯩꯗ ꯑꯇꯣꯞ ꯑꯇꯣꯞꯄꯁꯨ ꯁꯥꯟꯅꯔꯛꯏ ꯑꯉꯥꯡ ꯑꯣꯏꯔꯤꯉꯩꯗ ꯑꯗꯨ ꯌꯥꯝꯅ ꯅꯨꯡꯉꯥꯏ ꯃꯁꯥꯟꯅꯁꯤꯡ ꯑꯁꯤ ꯁꯥꯟꯅꯕꯗ ꯌꯥꯝꯅ ꯅꯨꯡꯉꯥꯏꯔꯛꯏ